ꯊꯧꯕꯥꯜ ꯖꯤꯂꯥꯗ ꯃꯔꯨꯑꯣꯏꯅ ꯂꯧꯎ ꯁꯤꯡꯎꯕꯁꯤꯅ ꯌꯥꯝꯅ ꯁꯦꯟꯃꯤꯠꯂꯣꯟꯗ ꯌꯥꯝꯅ ꯀꯥꯅꯍꯜꯂꯤ ꯂꯧꯎ ꯁꯤꯡꯎꯕꯅ ꯆꯥꯅ ꯊꯛꯅꯕ ꯋꯥꯠꯇ꯭ꯔꯦ ꯑꯇꯣꯞꯄꯗꯩ ꯃꯤꯄꯥꯟ ꯇꯥꯡꯉꯒ ꯆꯥꯗ꯭ꯔꯦ ꯊꯧꯕꯥꯜ ꯖꯤꯂꯥꯗ ꯐꯦꯛꯇꯔꯤ ꯐꯥꯝꯁꯤꯡ ꯂꯩ ꯐꯦꯛꯇꯔꯤ ꯐꯥꯝꯁꯤꯡ ꯑꯗꯨ ꯌꯥꯝꯅ ꯄꯤꯛꯄ ꯐꯦꯛꯇꯔꯤ ꯉꯥꯛꯇꯅꯤ ꯁꯤꯡꯒꯤ ꯑꯗꯒꯤ ꯏꯁꯇꯣꯟ ꯀꯦꯆꯔꯒꯨꯝꯕ ꯕ꯭ꯔꯤꯛ ꯐꯥꯝꯒꯨꯝꯕ ꯂꯩ